ꯑꯩꯒ ꯏꯃꯥꯟꯅꯕ ꯑꯃꯒ ꯊꯕꯛ ꯆꯠꯃꯤꯟꯅꯕ ꯃꯇꯝꯗ ꯌꯥꯝ ꯅꯨꯡꯉꯥꯏꯈꯤꯗꯕ ꯊꯕꯛ ꯆꯠꯃꯤꯟꯅꯔꯒ ꯃꯐꯝ ꯑꯗꯨ ꯌꯧꯔꯕ ꯃꯇꯨꯡꯗ ꯑꯩꯅ ꯈꯪꯗꯕ ꯈꯪꯗꯕ ꯌꯥꯎꯔꯁꯨ ꯃꯉꯣꯟꯗ ꯍꯪꯂꯨꯕ ꯃꯇꯝꯗ ꯍꯦꯛ ꯍꯥꯏꯅꯤꯡꯂꯛꯇꯕꯒꯨꯝꯕ ꯑꯗꯒꯤ ꯍꯥꯏꯔꯛꯑꯦ ꯐꯖꯅ ꯒ꯭ꯌꯥꯟ ꯇꯥꯅꯕ ꯍꯥꯏꯕꯤꯔꯛꯇꯕ ꯑꯗꯒꯤ ꯑꯩꯅ ꯍꯦꯟꯅ ꯍꯪꯖꯤꯜꯂꯨꯔꯦ ꯑꯃꯨꯛꯁꯨ ꯍꯦꯛ ꯎꯁꯤꯠꯇꯕ ꯃꯑꯣꯡꯗ ꯍꯦꯛ ꯆꯩꯁꯤꯜꯂꯛꯄ ꯑꯗꯨꯒ ꯑꯗꯨꯕꯨ ꯑꯩꯅ ꯑꯗꯨꯝ ꯌꯥꯅ ꯌꯥꯥꯅꯕ ꯁꯥꯎꯗꯅ ꯅꯨꯃꯤꯠꯇꯨꯃꯗꯤ ꯑꯩ ꯑꯗꯨꯝ ꯐꯅꯕ ꯇꯧꯈꯤ ꯃꯉꯣꯟꯗ ꯑꯗꯨꯝ ꯃꯥꯒꯤ ꯌꯥꯅꯕ ꯃꯑꯣꯡꯗ ꯑꯗꯨꯝ ꯍꯥꯏꯔꯒ ꯌꯥꯝ ꯍꯦꯟꯅ ꯍꯪꯖꯤꯟꯗꯅ ꯆꯪꯂꯕ ꯃꯤ ꯑꯇꯣꯞꯄꯗ ꯂꯩꯔꯝꯂꯤꯕ ꯑꯇꯣꯞꯄꯗꯁꯨ ꯈꯔ ꯍꯪꯅꯔꯒ ꯇꯧꯈꯤ ꯑꯗꯨꯕꯨ ꯊꯕꯛꯇꯨ ꯏꯁꯥꯅ ꯇꯧꯔꯁꯨ ꯄꯦꯟꯅ ꯅꯨꯡꯉꯥꯏꯅ ꯇꯧꯕꯗꯨꯗꯤ ꯑꯣꯏꯈꯤꯗꯦ ꯃꯥꯒ ꯆꯠꯃꯤꯟꯅꯔꯒ ꯃꯥꯅ ꯑꯩꯅ ꯇꯧꯕ ꯊꯕꯛ ꯈꯪꯗꯕ ꯃꯈꯩꯗꯨꯁꯨ ꯐꯖꯅ ꯍꯥꯏꯕꯤꯗꯧꯕꯗꯣ ꯍꯥꯏꯕꯤꯗꯅ ꯊꯕꯛ ꯇꯧꯃꯤꯟꯅꯕꯗ ꯌꯥꯝ ꯅꯨꯡꯉꯥꯏꯈꯤꯗꯦ ꯊꯕꯛ ꯊꯕꯛ ꯆꯠꯃꯤꯟꯅꯔꯒ ꯈꯪꯗꯕ ꯍꯩꯇꯕ ꯍꯪꯕꯗꯁꯨ ꯐꯖꯅ ꯍꯥꯏꯅꯤꯡꯗꯕ ꯐꯖꯅ ꯑꯩꯅ ꯍꯥꯏꯔꯤꯗꯨ ꯇꯥꯗꯕ ꯑꯗꯨꯒ ꯃꯤꯗꯣ ꯌꯥꯝꯅ ꯌꯥꯝꯅ ꯉꯥꯡꯅ ꯁꯥꯅꯕ ꯂꯨꯏ ꯑꯗꯨꯅ ꯅꯨꯃꯤꯠꯇꯨꯃꯗꯤ ꯑꯩꯅ ꯑꯗꯨꯝ ꯏꯁꯥꯗꯣ ꯀꯟꯇ꯭ꯔꯣꯜ ꯅꯦꯝꯊꯖꯔꯒ ꯏꯁꯥꯅ ꯏꯁꯥ ꯐꯥꯊꯖꯔꯒ ꯑꯗꯨꯝ ꯂꯩꯔꯝꯂꯤꯕ ꯃꯤ ꯈꯔꯗꯨꯗ ꯇꯥꯅꯔꯒ ꯅꯨꯃꯤꯠꯇꯨꯃꯗꯤ ꯑꯩ ꯑꯗꯨꯝ ꯐꯅꯕ ꯇꯧꯈꯤ